ꯌꯥꯝꯅ ꯐꯖꯕ ꯄꯣꯔꯇ꯭ꯔꯦꯠ ꯑꯃꯁꯤ ꯑꯩꯈꯣꯏꯒꯤ ꯐꯣꯀꯁ ꯇꯧꯔꯤꯕ ꯑꯦꯔꯤꯌꯥ ꯑꯃꯗꯤ ꯂꯥꯏꯇꯤꯡꯒꯤ ꯃꯈꯥꯁꯨ ꯌꯥꯝꯅ ꯄꯣꯜꯂꯤ ꯑꯗꯨꯒ ꯄꯣꯔꯇ꯭ꯔꯦꯠ ꯑꯃ ꯐꯖꯍꯟꯕꯗ ꯌꯥꯝꯅ ꯃꯔꯨꯑꯣꯏꯕ ꯇꯤꯞꯁ ꯍꯥꯏꯔꯒꯗꯤ ꯂꯥꯏꯇꯤꯡ ꯐꯣꯀꯁ ꯑꯦꯔꯤꯌꯥ ꯃꯁꯤꯅꯤ